ꯃꯤꯑꯣꯏꯕꯒꯤ ꯂꯥꯏꯐꯝꯒꯤ ꯌꯥꯝꯅ ꯂꯨꯕ ꯑꯃꯁꯨꯡ ꯑꯌꯥꯝꯕꯅ ꯌꯥꯝꯅ ꯂꯨꯕ ꯃꯁꯛ ꯑꯃ ꯑꯣꯏꯔꯤꯕ ꯙꯔꯃ ꯑꯁꯤ ꯄꯨꯋꯥꯔꯤ ꯑꯣꯏꯅ ꯔꯥꯖꯅꯤꯇꯤ ꯑꯃꯁꯨꯡ ꯁꯦꯟꯃꯤꯠꯂꯣꯟꯅ ꯃꯔꯤ ꯂꯩꯅꯗꯨꯅ ꯂꯥꯛꯂꯤ ꯃꯁꯤꯅ ꯑꯄꯨꯟꯕ ꯐꯣꯔꯁ ꯑꯃ ꯑꯣꯏꯅ ꯊꯕꯛ ꯇꯧꯕ ꯉꯝꯂꯕꯁꯨ ꯃꯣꯔꯦꯜ ꯒꯥꯏꯠꯂꯥꯏꯟ ꯑꯃꯁꯨꯡ ꯀꯃ꯭ꯌꯨꯅꯤꯇꯤꯒꯤ ꯋꯥꯈꯜꯂꯣꯟ ꯑꯃ ꯄꯤꯕ ꯉꯝꯂꯕꯁꯨ ꯃꯁꯤꯅ ꯁꯣꯛꯍꯟꯗꯕꯁꯨ ꯌꯥꯏ ꯃꯤꯑꯣꯏ ꯈꯔꯅ ꯑꯃꯁꯨꯡ ꯏꯟꯁꯇꯤꯇ꯭ꯌꯨꯠ ꯈꯔꯅ ꯔꯥꯖꯅꯤꯇꯤꯒꯤ ꯑꯦꯖꯦꯟꯗꯥꯁꯤꯡ ꯃꯥꯡꯂꯣꯝꯗ ꯄꯨꯈꯠꯅꯕ ꯅꯠꯇ꯭ꯔꯒ ꯁꯦꯜ ꯊꯨꯝ ꯄꯨꯊꯣꯛꯅꯕ ꯙꯔꯃꯒꯤ ꯑꯣꯏꯕ ꯊꯥꯖꯕꯁꯤꯡꯕꯨ ꯁꯝꯗꯣꯛ ꯁꯝꯖꯤꯟ ꯇꯧꯋꯤ ꯃꯗꯨꯅ ꯈꯨꯟꯅꯥꯏꯁꯤꯡꯒꯤ ꯃꯅꯨꯡꯗ ꯑꯃꯁꯨꯡ ꯃꯔꯛꯇ ꯇꯦꯟꯁꯟ ꯑꯃꯁꯨꯡ ꯂꯥꯟꯐꯝꯁꯤꯡ ꯊꯣꯛꯍꯜꯂꯤ ꯔꯥꯖꯅꯤꯇꯤꯒꯤ ꯂꯨꯆꯤꯡꯕꯁꯤꯡꯅ ꯙꯔꯃꯒꯤ ꯑꯣꯏꯕ ꯋꯥꯈꯜꯂꯣꯟꯁꯤꯡꯕꯨ ꯃꯇꯦꯡ ꯄꯥꯡꯅꯕ ꯅꯠꯇ꯭ꯔꯒ ꯃꯈꯣꯏꯒꯤ ꯊꯕꯛꯁꯤꯡꯕꯨ ꯆꯨꯝꯊꯣꯛꯅꯕ ꯁꯤꯖꯤꯟꯅꯔꯛꯄ ꯌꯥꯏ ꯃꯁꯤꯅ ꯑꯌꯥꯝꯕꯅ ꯃꯍꯥꯛꯅꯕ ꯀꯥꯡꯂꯨꯞ ꯈꯔꯗꯨ ꯁꯣꯟꯊꯔꯕ ꯅꯠꯇ꯭ꯔꯒ ꯂꯥꯟꯗꯕ ꯊꯣꯛꯍꯜꯂꯤ ꯃꯁꯤꯒꯤ ꯃꯊꯛꯇ ꯌꯥꯝꯅ ꯂꯨꯕ ꯙꯔꯃꯒꯤ ꯊꯧꯔꯝꯁꯤꯡ ꯑꯃꯁꯨꯡ ꯙꯔꯃꯒꯤ ꯄꯣꯠꯂꯝꯁꯤꯡ ꯌꯣꯟꯕ ꯑꯃ ꯑꯁꯤꯅ ꯃꯌꯥꯝ ꯃꯌꯦꯛ ꯁꯦꯡꯅ ꯎꯕ ꯐꯪꯂꯤꯕ ꯙꯔꯃꯒꯤ ꯀꯃꯔꯁꯦꯂꯥꯏꯖꯦꯁꯟ ꯑꯁꯤꯅ ꯏꯁꯄꯤꯔꯤꯆꯨꯋꯦꯜ ꯚꯦꯂꯨꯁꯁꯤꯡꯗꯒꯤ ꯍꯥꯟꯅ ꯀꯥꯟꯅꯕ ꯐꯪꯗꯕ ꯃꯥꯁꯨ ꯃꯔꯨ ꯑꯣꯏꯕ ꯄꯤꯕꯒꯤ ꯃꯇꯥꯡꯗ ꯋꯥꯈꯜ ꯋꯥꯕ ꯄꯣꯠꯊꯥꯍꯜꯂꯤ